ꯑꯩꯅ ꯁꯥꯟꯅꯖꯈꯤꯕ ꯚꯤꯗꯤꯑꯣ ꯒꯦꯝ ꯈꯔ ꯍꯥꯏꯔꯒꯗꯤ ꯑꯩꯈꯣꯏꯒꯤ ꯀꯦꯟꯗꯤ ꯀ꯭ꯔꯁ ꯑꯃ ꯁꯥꯟꯅꯩ ꯑꯗꯨꯒ ꯋꯥꯔꯗ ꯄꯖꯜ ꯒꯦꯝꯁꯤꯒ ꯁꯥꯟꯅꯩ ꯑꯅꯤꯁꯤ ꯅꯠꯇꯅ ꯑꯇꯣꯞꯄꯁꯨ ꯑꯩ ꯀꯌꯥ ꯑꯇꯣꯞꯄꯗꯤ ꯁꯥꯟꯅꯗ꯭ꯔꯤ ꯁꯥꯟꯅꯖꯗꯦ ꯑꯗ ꯀꯔꯤ ꯀꯔꯤ ꯃꯔꯝꯒꯤꯅꯣ ꯁꯥꯟꯅꯖꯩꯅꯣ ꯍꯥꯏꯔꯒꯗꯤ ꯃꯐꯝ ꯒꯦꯝ ꯑꯅꯤꯁꯤ ꯑꯩꯅ ꯀꯦꯟꯗꯤ ꯀ꯭ꯔꯁꯁꯤ ꯑꯩꯅ ꯑꯩꯈꯣꯏꯒꯤ ꯌꯥꯝꯅ ꯋꯥꯔꯨꯔꯕ ꯃꯇꯝꯗ ꯋꯥꯈꯜ ꯃꯥꯏꯟꯁꯦ ꯈꯔ ꯔꯤꯂꯦꯛꯁ ꯑꯣꯏꯒꯦ ꯍꯥꯏꯕ ꯃꯇꯝꯗ ꯀꯦꯟꯗꯤ ꯀ꯭ꯔꯁꯁꯦ ꯁꯥꯟꯅꯔꯒ ꯋꯥꯈꯜꯁꯤ ꯈꯔ ꯔꯤꯂꯦꯛꯁ ꯑꯣꯏꯅ ꯄꯣꯊꯥꯕ ꯉꯝꯃꯤ ꯑꯗꯨꯒ ꯋꯥꯔꯗ ꯄꯖꯜ ꯁꯥꯟꯅꯕꯁꯤꯅ ꯋꯥꯔꯗ ꯄꯖꯜ ꯁꯥꯟꯅꯕ ꯄꯥꯝꯃꯤꯁꯤꯅ ꯀꯩꯒꯤꯅꯣ ꯍꯥꯏꯔꯗꯤ ꯋꯥꯔꯗ ꯄꯖꯜ ꯁꯥꯟꯅꯕꯁꯤꯒꯤ ꯁꯥꯟꯅꯕ ꯁꯥꯟꯅꯕꯁꯤꯅ ꯃꯔꯝ ꯑꯣꯏꯔꯒ ꯑꯩꯉꯣꯟꯗ ꯋꯥꯔꯗ ꯌꯥꯝꯅ ꯈꯪꯕ ꯍꯦꯟꯀꯠꯂꯤ ꯑꯗꯨꯒꯤꯁꯨ ꯃꯊꯛꯇ ꯋꯥꯔꯗꯁꯤꯡꯗꯣ ꯊꯤꯅꯕ ꯍꯣꯠꯅꯕ ꯃꯇꯝꯗ ꯑꯩꯒꯤ ꯕ꯭ꯔꯦꯟꯁꯤꯗ ꯑꯩꯒꯤ ꯏꯟꯇꯂꯤꯖꯦꯟꯁ ꯈꯔ ꯋꯥꯡꯈꯠꯍꯜꯂꯤ ꯑꯥꯏ ꯀ꯭ꯌꯨ ꯈꯔ ꯍꯦꯟꯀꯠꯍꯜꯂꯤ ꯑꯥꯏ ꯀ꯭ꯌꯨ ꯍꯦꯟꯀꯠꯍꯜꯂꯤ ꯚꯤꯗꯤꯑꯣ ꯒꯦꯝ ꯑꯁꯤꯅ ꯋꯥꯔꯗ ꯄꯖꯜ ꯁꯥꯟꯅꯕꯁꯤꯅ ꯑꯥꯏ ꯀ꯭ꯌꯨ ꯍꯦꯟꯀꯠꯍꯜꯂꯤ ꯑꯗꯨꯒ ꯑꯩꯈꯣꯏꯒꯤ ꯋꯥꯔꯗ ꯈꯪꯕ ꯑꯃ ꯌꯥꯝ ꯍꯦꯟꯀꯠꯍꯜꯂꯤ